ꯑꯩꯈꯣꯏꯒꯤ ꯈꯨꯡꯒꯪꯗ ꯃꯈꯣꯏꯒꯤ ꯃꯈꯜ ꯃꯈꯜ ꯃꯈꯜ ꯀꯌꯥꯒꯤ ꯑꯣꯏꯕ ꯑꯗꯨꯒꯨꯝꯕ ꯀꯔꯕꯥꯔꯁꯤꯡ ꯆꯠꯊꯩ ꯑꯩꯈꯣꯏꯒꯤ ꯌꯨꯝꯊꯣꯡ ꯈꯨꯗꯤꯡꯒꯤ ꯑꯣꯏꯅ ꯈꯨꯠꯍꯩꯕꯁꯤꯡ ꯑꯗꯨꯝ ꯂꯩ ꯅꯨꯄꯥ ꯅꯨꯄꯤ ꯑꯗꯨꯗ ꯑꯗꯨꯝ ꯃꯈꯣꯏꯒꯤ ꯍꯩꯖꯕꯁꯤꯡ ꯁꯤꯖꯤꯟꯅꯗꯨꯅ ꯑꯗꯨꯝ ꯄꯣꯠ ꯆꯩ ꯑꯗꯨꯝ ꯁꯥꯏ ꯐꯤ ꯁꯥꯏ

ꯑꯗꯨꯝꯕꯁꯨ ꯑꯗꯨꯝ ꯁꯥꯕ ꯌꯥꯎꯋꯤ ꯑꯗꯒꯤ ꯑꯩꯈꯣꯏ ꯀꯥꯟꯅ ꯀꯥꯟꯅꯕ ꯑꯗꯨꯝ ꯒꯝꯂꯥ ꯅꯨꯡ ꯑꯗꯒꯤ ꯑꯗꯨꯝ ꯑꯗꯨꯝ ꯅꯨꯡꯇꯤꯒꯤ ꯁꯤꯖꯤꯟꯅꯕꯗ ꯀꯥꯟꯅꯕ ꯄꯣꯠ ꯆꯩꯁꯤꯡ ꯀꯣ ꯑꯗꯩ ꯑꯗꯨꯝ ꯁꯥꯏ ꯌꯣꯠ ꯇꯔꯥꯅ ꯁꯤꯖꯤꯟꯅꯔꯒ ꯑꯩꯈꯣꯏꯒꯤ ꯉꯥ ꯍꯥꯞꯅꯕ ꯉꯥꯔꯨꯕꯥꯛꯀꯨꯝꯕ ꯑꯗꯒꯤ ꯑꯩꯈꯣꯏꯒꯤ ꯀꯩꯅꯣ ꯉꯥ ꯉꯥꯒꯨꯝꯕ ꯌꯥꯏꯅꯕ ꯂꯧꯅꯕꯒꯨꯝꯕꯀꯣ ꯈꯔꯥꯏ ꯍꯥꯏ ꯇꯥꯔꯦ ꯑꯗꯨꯝꯕ ꯑꯗꯒꯤ ꯑꯩꯈꯣꯏꯒꯤ ꯄꯣꯠ ꯆꯩ ꯍꯥꯞꯅꯕ ꯕꯣꯛꯁꯀꯤ ꯇꯥꯏꯞꯇꯀꯣ ꯑꯩꯈꯣꯏ ꯉꯁꯥꯏꯒꯤ ꯌꯣꯠꯁꯤꯅꯒ ꯀꯣꯠꯂꯒ ꯁꯥꯕꯤ ꯑꯗꯨꯃꯥꯏꯅ ꯑꯗꯨꯝꯕ ꯃꯌꯥꯝ ꯇꯧꯖꯩ ꯁꯤ ꯑꯗꯨꯝ ꯑꯌꯥꯝꯕꯅ ꯅꯨꯄꯥꯅ ꯄꯥꯏꯕ ꯁꯤꯟꯐꯝ ꯑꯣꯏꯅ ꯑꯣꯏꯌꯦ ꯅꯨꯄꯤꯁꯨ ꯑꯗꯨꯝ ꯄꯥꯏꯗꯤ ꯄꯥꯏꯀꯣ ꯑꯗꯨ ꯁꯨꯃꯥꯏꯅ ꯑꯩꯈꯣꯏꯒꯤ ꯏꯆꯤꯟ ꯏꯅꯥꯎ ꯑꯗꯒꯤ ꯑꯩꯈꯣꯏ ꯇꯥꯗ ꯃꯥꯝꯃ ꯈꯨꯔꯥ ꯏꯆꯦ ꯏꯆꯟꯁꯤꯡꯁꯤꯅ ꯁꯥꯔꯛꯄ ꯁꯨꯝꯕ ꯄꯣꯠ ꯆꯩꯁꯤꯡꯁꯦ ꯑꯗꯨꯝ ꯄꯨꯂꯞ ꯄꯨꯂꯞ ꯂꯧꯈꯠꯆꯔꯒ ꯊꯥꯕ ꯑꯗꯨꯃꯥꯏꯅ ꯇꯧꯕꯁꯨ ꯌꯥꯎꯋꯦ ꯑꯗꯨꯝ ꯅꯠꯇ꯭ꯔꯒꯅ ꯑꯗꯨꯝ ꯁꯥꯖꯔꯤꯕ ꯃꯤꯁꯤꯡꯗꯨꯅ ꯃꯁꯥ ꯃꯁꯥꯅ ꯑꯗꯨꯝ ꯌꯣꯟꯖꯕ ꯀꯔꯕꯥꯔ ꯇꯧꯕ ꯑꯗꯨꯝꯕꯁꯨ ꯂꯩ ꯑꯗꯒꯤ ꯑꯗꯨꯝ ꯁꯤꯗꯒꯤ ꯑꯃꯨꯛ ꯍꯦꯟꯗꯣꯛꯑꯒ ꯍꯥꯏꯗꯤ ꯁꯤꯗꯩ ꯑꯃꯨꯛ ꯍꯥꯞꯆꯤꯟꯖꯔꯒ ꯌꯨꯝꯊꯣꯡ ꯈꯨꯗꯤꯡꯒꯤ ꯐꯤ ꯁꯥꯕꯁꯤ ꯑꯗꯨꯝ ꯁꯥꯅꯩꯑꯕꯀꯣ ꯐꯤꯁꯦ ꯑꯗꯨꯝ ꯍꯥꯏꯗꯤ ꯀꯣꯟꯗ ꯐꯤ ꯁꯥꯕ ꯈ꯭ꯋꯥꯡꯗ ꯁꯥꯕ ꯑꯗꯨꯃꯥꯏꯅ ꯑꯗꯨꯃꯛ ꯇꯧꯅꯩ ꯐꯤ ꯁꯥꯕꯁꯦ ꯐꯤ ꯃꯈꯜ ꯃꯈꯜ ꯃꯌꯥꯝ ꯁꯥꯖꯩ ꯑꯩꯈꯣꯏꯒꯤ ꯄꯟꯕꯗ ꯍꯥꯏꯕꯗꯤ ꯑꯩꯈꯣꯏꯒꯤ ꯐꯅꯦꯛ ꯐꯅꯦꯛ ꯀꯣ ꯐꯅꯦꯛꯇꯁꯨ ꯃꯈꯜ ꯃꯈꯜ ꯂꯩꯗꯅꯀꯣ ꯂꯪ ꯃꯈꯜ ꯃꯈꯜ ꯁꯤꯖꯤꯟꯅꯔꯒ ꯁꯥꯕ ꯑꯗꯨꯃꯥꯏꯅ ꯇꯧꯋꯦ ꯐꯤꯗꯁꯨ ꯑꯩꯈꯣꯏ ꯐꯤ ꯃꯇꯦꯛ ꯀꯩꯀꯥ ꯐꯤ ꯑꯆꯧꯕ ꯑꯗꯨꯃꯥꯏꯅ ꯑꯗꯨꯝ ꯁꯥꯖꯩ ꯐꯗꯤꯁꯨ ꯁꯥꯕ ꯌꯥꯎꯋꯦ ꯁꯥꯏ ꯈꯨꯗꯩꯁꯨ ꯁꯥꯏ ꯁꯤꯁꯦ ꯑꯗꯨꯝ ꯄꯨꯂꯞ ꯄꯨꯂꯞ ꯂꯧꯈꯠꯂꯒ ꯕꯖꯥꯔꯗ ꯄꯨꯂꯞ ꯊꯥꯕ ꯅꯠꯇ꯭ꯔꯒꯅ ꯑꯗꯨꯝ ꯃꯤ ꯑꯗꯨꯝ ꯂꯥꯛꯑꯒ ꯂꯩꯕꯤꯕꯁꯨ ꯑꯗꯨꯝ ꯌꯥꯎꯋꯦ ꯁꯨꯃꯥꯏꯅ ꯀꯔꯕꯥꯔ ꯇꯧꯋꯦ ꯑꯗꯩ ꯑꯩꯈꯣꯏ ꯍꯧꯖꯤꯛꯇꯤ ꯃꯣꯕꯥꯏꯜ ꯐꯣꯟꯒꯤ ꯈꯨꯠꯊꯥꯡ ꯇꯦꯛꯅꯣꯂꯣꯖꯤꯒꯤ ꯈꯨꯠꯊꯥꯡꯗ ꯁꯤꯖꯤꯟꯅꯔꯒ ꯍꯥꯏ ꯇꯥꯔꯦ ꯁꯣꯁꯦꯜ ꯃꯦꯗꯤꯌꯥ ꯄ꯭ꯂꯦꯠꯐꯣꯝꯗ ꯐꯦꯁꯕꯨꯛꯇ ꯏꯟꯁꯇꯒ꯭ꯔꯥꯝꯗ ꯑꯩꯈꯣꯏꯒꯤ ꯄꯦꯖ ꯑꯣꯏꯅ ꯍꯥꯡꯖꯔꯒ ꯌꯣꯟꯕ ꯁꯨꯝꯕꯁꯨ ꯑꯗꯨꯝ ꯇꯧꯋꯦ ꯑꯗꯒꯤ ꯑꯗꯨꯝ ꯈꯨꯠꯁꯦ ꯍꯩꯕꯅꯤꯅ ꯃꯌꯥꯝꯁꯦꯀꯣ ꯀꯣꯟꯒꯨꯝꯕ ꯑꯗꯨꯝ ꯂꯩꯅꯔꯒꯗꯤ ꯐꯨꯔꯤꯠ ꯇꯨꯕ ꯁꯨꯃꯥꯏꯅ ꯇꯧꯕꯁꯨ ꯑꯗꯨꯝ ꯌꯥꯎꯋꯦ ꯐꯨꯔꯤꯠ ꯑꯩꯈꯣꯏꯒꯤ ꯕ꯭ꯂꯥꯎꯁ ꯑꯗꯒꯤ ꯐꯨꯔꯤꯠ ꯃꯈꯜ ꯃꯈꯜ ꯃꯇꯝꯒꯤ ꯆꯠꯅꯕꯤꯒꯤ ꯃꯇꯨꯡꯏꯟꯅ ꯇꯨꯕ ꯇꯧꯋꯦ ꯑꯗꯒꯤ ꯕꯦꯒ ꯂꯣꯟꯕ ꯕꯦꯒ ꯃꯈꯜ ꯃꯈꯜ ꯂꯣꯟꯕ ꯕꯦꯒ ꯁꯥꯕ ꯁꯤꯁꯨ ꯇꯧꯋꯦ ꯑꯩꯈꯣꯏꯒꯤ ꯑꯗꯨꯝ ꯂꯨꯍꯣꯡꯕ ꯒꯨꯝꯕ ꯑꯗꯒꯤ ꯍꯥꯏꯗꯤ ꯀꯨꯝꯍꯩ ꯃꯈꯜ ꯃꯈꯜꯗ ꯑꯗꯨꯝ ꯄꯨꯕ ꯌꯥꯕ ꯁꯨꯝꯕ ꯑꯗꯨ ꯕꯦꯒꯀꯨꯝꯕꯁꯨ ꯁꯥꯕ ꯌꯥꯎꯋꯦ ꯑꯗꯒꯤ ꯑꯃꯨꯛ ꯉꯁꯥꯏꯒꯤ ꯑꯩꯈꯣꯏꯒꯤ ꯀꯩꯅꯣꯁꯦ ꯁꯤꯗꯩ ꯑꯃꯨꯛ ꯍꯦꯟꯇꯣꯛꯑꯀꯥꯟꯗ ꯄꯣꯠ ꯆꯩꯁꯤꯡꯁꯦ ꯑꯩꯈꯣꯏꯅ ꯄꯨꯂꯞ ꯄꯨꯂꯞ ꯊꯥꯕ ꯁꯣꯁꯦꯜ ꯃꯦꯗꯤꯌꯥꯗ ꯊꯥꯕ ꯁꯤꯗꯒꯤ ꯑꯃꯨꯛ ꯍꯦꯟꯗꯣꯛꯑꯀꯥꯟꯗ ꯍꯥꯏꯗꯤ ꯌꯥꯝꯅ ꯇꯣꯉꯥꯟꯅ ꯇꯥꯕ ꯑꯩꯈꯣꯏꯒꯤ ꯌꯥꯝꯅ ꯍꯥꯏꯗꯤ ꯌꯥꯝ ꯐꯖꯕ ꯄꯣꯠ ꯌꯥꯎꯔꯒꯗꯤ ꯑꯗꯨꯝ ꯑꯩꯈꯣꯏꯒꯤ ꯑꯗꯨꯝ ꯁꯔꯀꯥꯔꯅꯒꯅꯦ ꯑꯗꯨꯝ ꯈꯪꯕꯤꯔꯛꯄ ꯔꯦꯀꯣꯛꯅꯥꯏꯁ ꯇꯧꯔꯛꯄꯀꯥꯁꯨ ꯌꯥꯎꯋꯦ ꯑꯗꯨꯝ ꯑꯦꯋꯥꯔꯠ ꯑꯩꯈꯣꯏꯒꯤ ꯑꯗꯨꯝ ꯑꯩꯈꯣꯏꯒꯤ ꯂꯩꯀꯥꯏꯗ ꯑꯗꯨꯝ ꯈꯨꯠ ꯁꯥ ꯍꯩꯕꯒꯤ ꯑꯦꯋꯥꯔꯠꯀꯨꯝꯕ ꯐꯪꯈꯤꯕ ꯏꯆꯤꯟ ꯏꯅꯥꯎ ꯑꯗꯨꯝ ꯂꯩ ꯑꯗꯒꯤ ꯉꯁꯥꯏ ꯑꯩꯈꯣꯏꯒꯤ ꯀꯩꯅꯣꯁꯨ ꯇꯧꯕ ꯌꯥꯎꯋꯦ ꯑꯩꯈꯣꯏ ꯂꯩꯀꯥꯏꯗ ꯑꯩꯈꯣꯏꯒꯤ ꯈꯨꯟꯗ ꯁꯅꯥ ꯃꯥꯟꯕꯤ ꯑꯩꯈꯣꯏꯒꯤ ꯂꯤꯛ ꯀꯣꯟ ꯈꯨꯖꯤ ꯈꯨꯗꯣꯞ ꯑꯀꯥꯞꯄꯤ ꯀꯥꯏꯅꯀꯣ ꯂꯩꯕꯗꯣ ꯑꯗꯨꯒꯨꯝꯕ ꯁꯥꯕꯁꯨ ꯂꯩ ꯑꯗꯨꯝ ꯑꯩꯈꯣꯏꯅ ꯍꯥꯏꯗꯤ ꯑꯗꯨꯃꯥꯏꯅ ꯃꯣꯏꯅ ꯁꯥꯕꯁꯦ ꯑꯩꯈꯣꯏ ꯑꯗꯨꯝ ꯂꯧꯈꯠꯆꯔꯒ ꯑꯗꯨꯝ ꯍꯥꯏꯗꯤ ꯑꯉꯝꯕ ꯃꯤꯅ ꯍꯥꯏ ꯇꯥꯔꯦ ꯑꯗꯨꯝ ꯑꯩꯈꯣꯏꯒꯤ ꯑꯗꯨꯝ ꯈꯨꯟꯒꯤ ꯃꯤꯅꯀꯣ ꯂꯧꯈꯠꯆꯔꯒ ꯑꯗꯨꯝ ꯄꯨꯂꯞ ꯄꯨꯂꯞ ꯊꯥꯗꯣꯛꯄ ꯁꯨꯝꯕꯁꯨ ꯑꯗꯨꯝ ꯇꯧꯋꯦ ꯑꯩꯈꯣꯏꯅ ꯑꯗꯨꯝ ꯉꯝꯖ ꯉꯝꯖꯕ ꯑꯗꯨꯒ ꯉꯁꯥꯏꯒꯤ ꯈꯨꯠꯍꯩꯕꯁꯤꯡ ꯂꯩꯔꯤꯁꯤꯡꯁꯦ ꯑꯗꯨꯝ ꯍꯧꯗꯣꯛꯅꯕ ꯄꯩꯁꯥꯒꯨꯝꯕ ꯂꯩꯇꯕ ꯋꯥꯠꯄꯁꯨ ꯌꯥꯎꯋꯦꯕꯀꯣ